ꯍꯂꯣ ꯀꯩꯅꯣꯝꯇ ꯍꯪꯖꯔꯛꯀꯦ ꯁꯤ ꯄꯣꯠꯂꯣꯏꯒꯤ ꯃꯦꯅꯦꯖꯔ ꯅꯠꯇ꯭ꯔꯣ ꯑꯗꯣ ꯄꯣꯠꯂꯣꯏꯁꯦ ꯍꯧꯖꯤꯛ ꯑꯅꯧꯕ ꯀꯔꯤ ꯀꯔꯤ ꯑꯥꯎ ꯃꯥꯅꯦ ꯃꯅꯤꯄꯨꯔꯗꯩꯅꯦ ꯑꯩꯅ ꯈꯔ ꯍꯦꯟꯅ ꯈꯪꯅꯤꯡꯕ ꯎꯝ ꯎꯝ ꯑꯗꯨ ꯄꯣꯠꯂꯣꯏ ꯁꯦꯠꯄꯁꯤ ꯃꯌꯥꯝ ꯑꯗꯨꯝ ꯆꯞ ꯃꯥꯅꯕ꯭ꯔꯕ ꯄꯣꯠꯂꯣꯏ ꯁꯦꯠꯄꯒꯤ ꯀꯩꯅꯣꯁꯤ ꯃꯌꯥꯝ ꯂꯣꯏꯅ ꯆꯞ ꯃꯥꯅꯕ ꯕꯦꯂꯦꯟꯁ ꯑꯃꯗ ꯂꯩꯕ꯭ꯔ ꯍꯥꯏꯕ ꯎꯝ ꯎꯝ ꯎꯝ ꯑꯗꯨ ꯇꯥꯡ ꯀꯌꯥꯗ ꯁꯪꯒꯗꯧꯔꯤꯕ ꯑꯣ ꯑꯗꯣ ꯍꯟꯗꯛ ꯂꯥꯛꯀꯗꯧꯔꯤꯕ ꯖꯟꯋꯥꯔꯤꯒꯤ ꯇꯥꯡ ꯇꯔꯥꯃꯥꯄꯜꯁꯤꯗ ꯅꯪꯒꯗ꯭ꯔꯣ ꯑꯣ ꯐꯔꯦ ꯐꯔꯦ ꯑꯗꯨꯗꯤ ꯎꯝ